ꯑꯩꯈꯣꯏꯒꯤ ꯆꯠꯅꯕꯤꯗ ꯊꯥꯒꯤ ꯈꯣꯡꯀꯥꯞ ꯂꯥꯛꯄ ꯍꯥꯏꯕꯁꯤ ꯃꯥꯡꯉꯤ ꯍꯥꯏꯅ ꯂꯧꯅꯩ ꯊꯥꯒꯤ ꯈꯣꯡꯀꯥꯞ ꯂꯥꯛꯄ ꯑꯁꯤ ꯆꯠꯅꯕꯤ ꯅꯤꯌꯝ ꯀꯌꯥ ꯑꯃ ꯂꯩ ꯃꯗꯨꯁꯤꯡ ꯑꯗꯨꯗꯤ ꯊꯥꯒꯤ ꯈꯣꯡꯀꯥꯞ ꯂꯥꯛꯏꯉꯩꯒꯤ ꯃꯅꯨꯡ ꯑꯗꯨꯗ ꯆꯥꯛꯈꯨꯝ ꯆꯪꯕ ꯏꯁꯤꯡ ꯊꯦꯡꯕ ꯆꯥꯛ ꯏꯁꯤꯡ ꯊꯣꯡꯕ ꯑꯃꯠꯇ ꯌꯥꯗꯦ ꯊꯥꯒꯤ ꯈꯣꯡꯀꯥꯞ ꯂꯥꯛꯄꯒꯤ ꯅꯨꯃꯤꯠ ꯍꯨꯝꯅꯤ ꯁꯨꯕ ꯅꯨꯃꯤꯠ ꯑꯁꯤꯗ ꯀꯣꯛ ꯏꯁꯥ ꯏꯔꯨ ꯅꯥꯟꯅ ꯂꯨꯊꯣꯛꯇꯨꯅ ꯆꯥꯛ ꯆꯥꯕꯤꯒꯗꯕꯅꯤ ꯑꯃꯗꯤ ꯃꯉꯥꯅꯤ ꯆꯟꯕ ꯅꯨꯃꯤꯠꯇꯁꯨ ꯀꯣꯛ ꯏꯁꯥ ꯏꯔꯨ ꯅꯥꯟꯅ ꯂꯨꯊꯣꯛꯑꯒ ꯑꯌꯨꯛꯀꯤ ꯆꯥꯛ ꯆꯥꯕꯤꯒꯗꯕꯅꯤ ꯑꯃꯗꯤ ꯑꯩꯈꯣꯏꯅ ꯊꯥꯒꯤ ꯈꯣꯡꯀꯥꯞ ꯂꯥꯛꯏꯉꯩꯒꯤ ꯃꯅꯨꯡ ꯑꯁꯤꯗ ꯏꯁꯥ ꯏꯪꯍꯟꯕ ꯑꯗꯒꯤ ꯋꯥꯇꯔ ꯕꯦꯒ ꯁꯤꯖꯤꯟꯅꯒꯗꯕ ꯑꯗꯒꯤ ꯏꯁꯤꯡ ꯑꯁꯥꯕ ꯇꯣꯏꯅ ꯇꯣꯏꯅ ꯊꯛꯀꯗꯕ ꯑꯁꯤꯅꯆꯤꯡꯕ ꯅꯤꯌꯝ ꯀꯌꯥ ꯑꯃ ꯂꯩ ꯑꯃꯗꯤ ꯊꯥꯒꯤ ꯈꯣꯡꯀꯥꯞ ꯂꯥꯛꯏꯉꯩꯒꯤ ꯃꯅꯨꯡ ꯑꯁꯤꯗ ꯅꯨꯄꯤꯅ ꯇꯔꯨ ꯇꯅꯥꯟꯅ ꯂꯩꯕ ꯍꯥꯏꯕꯁꯤ ꯌꯥꯝꯅ ꯃꯔꯨꯑꯣꯏ ꯇꯔꯨ ꯇꯅꯥꯟꯅ ꯂꯩꯕ ꯍꯥꯏꯕꯁꯤ ꯀꯔꯝꯅ ꯂꯩꯒꯗꯒꯦ ꯍꯥꯏꯕ ꯃꯇꯝꯗ ꯊꯥꯒꯤ ꯈꯣꯡꯀꯥꯞ ꯂꯥꯛꯏꯉꯩꯒꯤ ꯃꯅꯨꯡ ꯑꯁꯤꯗ ꯏꯁꯥꯕꯨ ꯂꯨꯅ ꯅꯥꯟꯅ ꯊꯝꯕ ꯑꯃꯗꯤ ꯑꯩꯈꯣꯏꯅ ꯁꯤꯖꯤꯟꯅꯔꯤꯕ ꯁꯤꯅꯤꯇꯔꯤ ꯄꯦꯠꯁꯤꯡ ꯑꯗꯨ ꯅꯥꯟꯅ ꯁꯨꯗꯨꯅ ꯃꯐꯝ ꯆꯥꯅ ꯍꯨꯟꯗꯣꯛꯄꯤꯕ ꯑꯁꯤꯅꯆꯤꯡꯕ ꯇꯔꯨ ꯇꯅꯥꯟꯕꯒꯤ ꯊꯧꯗꯥꯡ ꯑꯁꯤ ꯂꯧꯗꯕ ꯌꯥꯗꯦ ꯏꯁꯥ ꯐꯅ ꯂꯩꯒꯦ ꯍꯥꯏꯔꯒꯕꯗꯤ ꯑꯩꯈꯣꯏꯒꯤ ꯊꯥꯒꯤ ꯈꯣꯡꯀꯥꯞ ꯂꯥꯛꯏꯉꯩꯒꯤ ꯃꯇꯝ ꯑꯁꯤꯗ ꯇꯔꯨ ꯇꯅꯥꯟꯅ ꯂꯩꯍꯧꯒꯗꯕꯅꯤ